ꯑꯩꯈꯣꯏꯒꯤ ꯔꯥꯏꯖ꯭ꯌꯥꯗ ꯃꯅꯤꯄꯨꯔ ꯂꯣꯜ ꯑꯁꯤꯒꯤ ꯊꯧꯗꯥꯡ ꯌꯥꯝꯅ ꯆꯥꯎꯋꯤ ꯃꯁꯤ ꯍꯥꯏꯔꯤꯕꯒꯤ ꯃꯔꯝꯗꯤ ꯃꯅꯤꯄꯨꯔ ꯑꯁꯤꯗ ꯇꯥꯔꯤꯕ ꯀꯥꯡꯂꯨꯞ ꯑꯁꯤ ꯑꯃꯒ ꯑꯃꯒ ꯃꯥꯟꯅꯗꯦ ꯃꯅꯤꯄꯨꯔꯗ ꯇꯥꯔꯤꯕ ꯀꯥꯡꯂꯨꯞ ꯑꯁꯤ ꯑꯗꯨꯛꯀꯤ ꯃꯇꯤꯛ ꯌꯥꯝꯃꯤ ꯃꯤꯡ ꯑꯣꯏꯅ ꯄꯟꯖꯔꯕꯗ ꯈ꯭ꯔꯤꯁꯇꯦꯟ ꯃꯨꯁꯂꯤꯝ ꯍꯤꯟꯗꯨ ꯑꯁꯤꯅꯆꯤꯡꯕꯅꯤ ꯑꯃꯁꯨꯡ ꯈ꯭ꯔꯤꯁꯇꯦꯟ ꯍꯥꯏꯔꯒ ꯈ꯭ꯔꯤꯁꯇꯦꯟꯗꯁꯨ ꯀꯥꯡꯂꯨꯞ ꯌꯥꯝꯃꯤ ꯅꯒꯥ ꯀꯨꯀꯤ ꯔꯣꯡꯃꯩ ꯃꯔꯤꯡ ꯑꯁꯤꯅꯆꯤꯡꯕꯅꯤ ꯑꯁꯤ ꯃꯤꯡ ꯄꯟꯕ ꯃꯤꯡ ꯄꯟꯕ ꯇꯅ ꯂꯩꯍꯧꯕꯁꯨ ꯀꯌꯥ ꯑꯃꯅꯤ ꯑꯗꯨꯕꯨ ꯃꯅꯤꯄꯨꯔꯗ ꯂꯩꯔꯤꯕ ꯀꯥꯡꯂꯨꯞ ꯄꯨꯝꯅꯃꯛ ꯑꯁꯤ ꯃꯅꯤꯄꯨꯔꯗ ꯂꯩꯔꯤꯕ ꯀꯥꯡꯂꯨꯞ ꯄꯨꯝꯅꯃꯛ ꯑꯁꯤ ꯃꯁꯥ ꯃꯁꯥꯒꯤ ꯇꯣꯡꯉꯥꯟ ꯇꯣꯡꯉꯥꯟꯖꯕ ꯂꯦꯡꯒꯣꯏꯁ ꯂꯩꯖꯩ ꯑꯗꯨꯕꯨ ꯃꯁꯥ ꯃꯁꯥꯒꯤ ꯇꯣꯡꯉꯥꯟꯖꯕ ꯂꯦꯡꯒꯣꯏꯁ ꯂꯩꯖꯔꯕꯁꯨ ꯃꯅꯤꯄꯨꯔ ꯂꯣꯜ ꯑꯁꯤꯅ ꯄꯨꯝꯅꯃꯛ ꯄꯥꯎ ꯐꯥꯎꯅꯔꯤ ꯃꯅꯤꯄꯨꯔ ꯂꯣꯜ ꯑꯁꯤ ꯁꯤꯖꯤꯟꯅꯗꯨꯅ ꯇꯣꯉꯥꯟ ꯇꯣꯉꯥꯟꯅ ꯇꯥꯈ꯭ꯔꯕ ꯇꯣꯉꯥꯟ ꯇꯣꯉꯥꯟꯅ ꯇꯥꯔꯤꯕ ꯃꯅꯤꯄꯨꯔ ꯑꯁꯤꯗ ꯂꯩꯔꯤꯕ ꯃꯤꯑꯣꯏ ꯄꯨꯝꯅꯃꯛꯅ ꯁꯤꯖꯤꯟꯅꯗꯨꯅ ꯃꯅꯤꯄꯨꯔ ꯂꯣꯜ ꯑꯁꯤ ꯁꯤꯖꯤꯟꯅꯗꯨꯅ ꯂꯂꯣꯟ ꯏꯇꯤꯛ ꯇꯧꯕꯗ ꯁꯤꯖꯤꯟꯅꯩ ꯃꯅꯤꯄꯨꯔꯒꯤ ꯃꯄꯥꯟꯗ ꯂꯩꯈ꯭ꯔꯕ ꯑꯆꯧ ꯑꯁꯥꯡꯁꯤꯡꯅ ꯃꯅꯤꯄꯨꯔ ꯂꯣꯜ ꯑꯁꯤ ꯁꯤꯖꯤꯟꯅꯗꯨꯅ ꯃꯈꯣꯏꯅ ꯃꯅꯤꯄꯨꯔꯤꯅꯤ ꯍꯥꯏꯅ ꯃꯁꯥꯅ ꯇꯥꯛꯆꯩ ꯗ ꯃꯁꯥꯒꯤ ꯑꯣꯏꯖꯕ ꯖꯒꯣꯏ ꯏꯁꯩ ꯂꯩꯖꯩ ꯑꯁꯤꯅꯁꯨ ꯃꯅꯤꯄꯨꯔꯒꯤ ꯃꯄꯥꯟ ꯃꯄꯥꯟ ꯃꯄꯥꯟꯗ ꯂꯩꯈ꯭ꯔꯕ ꯑꯇꯩ ꯂꯩꯕꯥꯛꯁꯤꯡꯗ ꯃꯅꯤꯄꯨꯔꯤ ꯖꯒꯣꯏꯒꯤ ꯁꯛ ꯇꯥꯛꯏ ꯏꯁꯩꯒꯤ ꯃꯁꯛ ꯇꯥꯛꯏ ꯑꯁꯤꯅꯆꯤꯡꯕ ꯀꯌꯥ ꯑꯃꯁꯨ ꯂꯩꯔꯤ ꯃꯅꯤꯄꯨꯔ ꯂꯣꯜ ꯑꯁꯤ ꯃꯅꯤꯄꯨꯔꯗ ꯂꯩꯔꯤꯕ ꯃꯤꯑꯣꯏ ꯄꯨꯝꯅꯃꯛꯅ ꯁꯤꯖꯤꯟꯅꯩ ꯃꯅꯤꯄꯨꯔ ꯗ ꯂꯩꯔꯤꯕ ꯃꯤꯑꯣꯏ ꯄꯨꯝꯅꯃꯛꯅ ꯁꯤꯖꯤꯟꯅꯩ ꯃꯅꯤꯄꯨꯔꯤ ꯂꯣꯜ ꯑꯁꯤ ꯃꯅꯤꯄꯨꯔꯗ ꯂꯩꯔꯤꯕ ꯃꯤꯑꯣꯏ ꯄꯨꯝꯅꯃꯛꯅꯗꯤ ꯈꯪꯏ ꯃꯁꯤꯒꯤ ꯀꯥꯟꯅꯕ ꯑꯃꯁꯨꯡ ꯃꯁꯤ ꯀꯌꯥꯝ ꯌꯥꯝꯅ ꯃꯔꯨꯑꯣꯏꯒꯦ ꯍꯥꯏꯕ ꯑꯁꯤ ꯃꯄꯥꯟꯗ ꯂꯩꯈ꯭ꯔꯕ ꯃꯅꯤꯄꯨꯔꯤ ꯃꯆꯥꯁꯤꯡꯅ ꯃꯅꯤꯄꯨꯔꯤ ꯂꯣꯜ ꯑꯁꯤ ꯁꯤꯖꯤꯟꯅꯔꯦ ꯍꯥꯏꯔꯒ ꯃꯄꯥꯟꯗ ꯂꯩꯈ꯭ꯔꯕ ꯃꯅꯤꯄꯨꯔꯤꯁꯤꯡꯒ ꯄꯨꯟꯁꯤꯟꯅꯗꯨꯅ ꯃꯈꯣꯏꯁꯨ ꯃꯅꯤꯄꯨꯔꯤꯅꯤ ꯍꯥꯏꯕ ꯑꯗꯨ ꯃꯅꯤꯄꯨꯔꯗꯒꯤꯅꯤ ꯍꯥꯏꯕ ꯑꯗꯨ ꯃꯁꯛ ꯇꯥꯛꯆꯩ ꯃꯥꯂꯦꯝꯒꯤ ꯑꯣꯏꯕ ꯑꯆꯧ ꯑꯆꯧꯕ ꯃꯤꯐꯝꯗ ꯚꯥꯔꯠꯇꯁꯨ ꯑꯃꯁꯨꯡ ꯑꯇꯣꯞꯄ ꯃꯐꯝꯗ ꯂꯩꯕꯥꯛꯇꯁꯨ ꯃꯅꯤꯄꯨꯔꯤ ꯂꯣꯜ ꯑꯁꯤ ꯁꯤꯖꯤꯟꯅꯗꯨꯅ ꯃꯅꯤꯄꯨꯔꯤ ꯃꯆꯥꯁꯤꯡꯅꯗꯤ ꯃꯅꯤꯄꯨꯔꯤꯗ ꯋꯥꯁꯛ ꯂꯧꯖꯩ ꯑꯁꯤꯅꯆꯤꯡꯕ ꯑꯁꯤ ꯅꯗꯒꯤ ꯃꯅꯤꯄꯨꯔꯤ ꯂꯣꯜ ꯑꯁꯤꯕꯨ ꯌꯥꯝꯅ ꯃꯔꯨ ꯑꯣꯏ ꯍꯥꯏꯔꯤꯕꯅꯤ